ꯍꯣꯏ ꯑꯥꯌꯨꯔꯚꯦꯗꯥ ꯁꯤꯗ ꯑꯃꯁꯨꯡ ꯍꯣꯃ꯭ꯌꯣꯄꯦꯊꯤꯀꯤ ꯍꯤꯗꯥꯛꯁꯤꯡꯁꯨ ꯈꯪꯗꯤ ꯈꯪꯉꯦ ꯁꯤꯖꯤꯟꯁꯨ ꯁꯤꯖꯤꯟꯅꯔꯦ ꯑꯗꯨꯕꯨ ꯑꯁꯤ ꯑꯁꯤꯗꯤ ꯑꯩꯗꯤ ꯌꯥꯝ ꯄꯥꯝꯗꯦ ꯍꯥꯏꯔꯗꯤ ꯑꯩꯅ ꯄ꯭ꯔꯤꯐꯔ ꯇꯧꯕꯁꯤꯗꯤ ꯑꯩꯈꯣꯏ ꯌꯥꯝ ꯁꯦꯔꯤꯌꯁꯀꯨꯝꯕ ꯅꯥꯕ ꯈꯣꯠꯄ ꯃꯇꯝꯗ ꯑꯁꯤꯒꯨꯝꯕꯗ

ꯍꯣꯁꯄꯤꯇꯥꯜ ꯆꯠꯂꯒ ꯍꯣꯁꯄꯤꯇꯥꯜꯗ ꯂꯥꯏꯌꯦꯡꯕꯅ ꯈ꯭ꯋꯥꯏꯗꯒꯤ ꯕꯦꯁꯅꯤ ꯍꯥꯏꯕꯁꯦ ꯑꯩ ꯍꯥꯏꯅꯤꯡꯉꯤ ꯑꯗꯨ ꯑꯣꯏꯔꯗꯤ ꯑꯩꯈꯣꯏꯒꯤ

ꯑꯁꯤ ꯑꯥꯌꯨꯔꯚꯦꯗꯥꯒꯨꯝꯕ ꯅꯠꯇ꯭ꯔꯒ ꯍꯣꯃ꯭ꯌꯣꯄꯦꯊꯤꯒꯨꯝꯕꯒꯤ ꯍꯤꯗꯥꯛ ꯇꯧꯕꯁꯤꯗꯤ ꯃꯣꯏꯗꯤ ꯁ꯭ꯂꯣ ꯄ꯭ꯔꯣꯁꯦꯁꯅꯤ ꯑꯗꯨꯅꯤꯅ ꯑꯩꯈꯣꯏꯒꯤ ꯏꯃꯥꯔꯖꯦꯟꯁꯤꯗꯗꯤ ꯃꯣꯏꯁꯦ ꯀꯥꯟꯅꯗꯕꯅꯦ ꯑꯗꯨꯅꯤꯅ ꯃꯣꯏꯁꯦ ꯑꯩꯈꯣꯏ ꯄꯨꯟꯁꯤ ꯀꯟꯕ ꯉꯝꯗꯦ ꯑꯗꯨꯅꯦ ꯑꯩꯈꯣꯏꯅ ꯑꯩꯅ ꯄ꯭ꯔꯤꯐꯔ ꯇꯧꯕꯁꯤꯗꯤ ꯍꯣꯁꯄꯤꯇꯥꯜꯒꯨꯝꯕꯗ ꯆꯠꯂꯒ ꯌꯦꯡꯕ ꯅꯠꯇ꯭ꯔꯒ ꯑꯦꯂꯣꯄꯦꯊꯤ ꯍꯤꯗꯥꯛꯀꯨꯝꯕꯁꯦ ꯑꯁꯤꯁꯤꯅ ꯑꯩꯗꯤ ꯄꯥꯝꯃꯦ ꯍꯥꯏꯅ ꯍꯥꯏꯅꯤꯡꯉꯤ